ꯍꯣꯏ ꯍꯥꯏꯖꯒꯦ ꯁꯥꯇ꯭ꯔꯗ ꯆꯦꯟꯕ ꯒꯨꯟ ꯍꯥꯏꯕꯁꯤ ꯑꯣꯖꯥꯅ ꯍꯥꯏꯕ ꯏꯟꯕ ꯍꯥꯏꯗꯤ ꯑꯣꯖꯥꯅ ꯂꯥꯏꯔꯤꯛ ꯇꯥꯛꯄ ꯃꯇꯝꯗ ꯇꯥꯕ ꯊꯛꯁꯤ ꯈꯥꯁꯤ ꯈꯪꯕ ꯑꯣꯖꯥꯕꯨ ꯃꯤꯠꯅ ꯎꯕ ꯂꯥꯏꯃꯛꯅꯤ ꯈꯟꯖꯕ ꯏꯃꯥ ꯏꯄꯥꯅꯤ ꯈꯟꯅ ꯂꯣꯏꯅꯕ ꯁ꯭ꯀꯨꯜꯗ ꯑꯣꯖꯥꯅ ꯋꯥ ꯍꯥꯏꯔꯛꯄꯗ ꯇꯥꯁꯤꯟꯕ ꯑꯗꯨꯗꯒꯤ ꯃꯨꯟꯅ

ꯑꯩꯈꯣꯏ ꯁꯥꯇ꯭ꯔ ꯑꯃ ꯑꯣꯏꯅ ꯁ꯭ꯀꯨꯟ ꯆꯠꯄ ꯃꯇꯝꯗ ꯂꯨꯅ ꯅꯥꯟꯅ ꯑꯗꯨꯗꯒꯤ ꯉꯥꯎꯁꯤꯟꯅꯗꯕꯤꯗ ꯂꯥꯡ ꯐꯩꯗꯕꯤꯗ ꯁ꯭ꯀꯨꯟ ꯆꯠꯂꯤꯃꯦꯅ ꯆꯠꯂꯒ ꯑꯇꯣꯞꯄꯗ ꯆꯠꯄ ꯑꯗꯨ ꯇꯧꯗꯕꯤꯗ ꯆꯨꯝꯅ ꯆꯠꯄꯤꯕ ꯁ꯭ꯀꯨꯜꯗ ꯁ꯭ꯀꯨꯟ ꯌꯧꯔꯒ ꯇꯨꯃꯤꯟꯅ ꯐꯝꯕꯤꯕ ꯂꯥꯡꯕꯤꯗꯕ ꯀꯥꯇꯨ ꯀꯥꯔꯟ ꯇꯧꯗꯕ ꯏꯁꯇꯨꯗꯦꯟ ꯑꯝ ꯑꯣꯏꯅ ꯑꯣꯖꯥꯅ ꯍꯥꯏꯔꯛꯄ ꯄꯔꯥꯁꯤꯡꯗꯨ ꯃꯨꯟꯅ ꯇꯥꯕꯤꯕ ꯑꯣꯖꯥꯗ ꯗꯤꯁꯤꯄ꯭ꯂꯤꯟ ꯅꯥꯏꯕ ꯊꯛꯁꯤ ꯈꯥꯁꯤ ꯕ꯭ꯌꯦꯕꯥꯔ ꯂꯝꯆꯠ ꯁꯥꯖꯠ ꯂꯩꯕ ꯑꯗꯨꯝꯕ ꯁꯥꯇ꯭ꯔ ꯑꯃ ꯑꯣꯏꯔꯒꯗꯤ ꯏꯁꯥꯃꯛ ꯂꯨꯕ ꯅꯥꯟꯕ ꯍꯥꯏꯗꯤ ꯅꯤꯠ ꯑꯦꯟ ꯀ꯭ꯂꯤꯟ ꯑꯗꯨꯗꯒꯤ ꯑꯩꯈꯣꯏ ꯁ꯭ꯀꯨꯟ ꯆꯠꯄ ꯃꯇꯝꯗ ꯑꯣꯖꯥꯗ ꯀꯔꯤ ꯍꯥꯏꯒꯅꯤ ꯀꯔꯤ ꯋꯥꯅ ꯕ꯭ꯌꯦꯕꯥꯔ ꯇꯧꯒꯅꯤ ꯍꯥꯏꯗꯤ ꯂꯝꯕꯤ ꯂꯝꯈꯥꯡꯗ ꯑꯣꯖꯥ ꯀꯃꯥꯏꯅ ꯀꯧꯒꯅꯤ ꯈꯣꯠꯀꯅꯤ ꯑꯗꯨꯗꯒꯤ ꯑꯗꯨ ꯃꯨꯟꯅ ꯈꯪꯕꯤꯕ ꯁ꯭ꯀꯨꯟ ꯔꯨꯝ ꯑꯦꯛꯖꯥꯝ ꯀꯩꯅꯣꯗ ꯐꯝꯕ ꯃꯇꯝꯗꯁꯨ ꯀ꯭ꯂꯥꯁ ꯔꯨꯝꯗ ꯐꯝꯕ ꯃꯇꯝꯗꯁꯨ ꯋꯥ ꯂꯥꯡꯗꯕꯤꯗ ꯑꯣꯖꯥꯒꯤ ꯄꯔꯥꯗꯨ ꯃꯨꯟꯅ ꯇꯥꯔꯒ ꯂꯩꯕꯤꯕ ꯑꯗꯨꯃꯥꯏꯅ ꯇꯧꯕ ꯍꯥꯏꯗꯤ ꯑꯣꯖꯥꯒꯤ ꯔꯦꯁꯄꯦꯛ ꯐꯖꯅ ꯊꯝꯕꯤꯕ ꯑꯗꯒꯤ ꯑꯣꯖꯥꯁꯤ ꯃꯤꯠꯅ ꯎꯕ ꯂꯥꯏꯃꯛꯅꯤ ꯑꯅꯤꯁꯨꯕ ꯏꯃꯥ ꯏꯄꯥꯃꯛꯅꯤ ꯈꯜꯂꯒ ꯂꯣꯏꯅꯕ ꯑꯣꯖꯥꯅ ꯋꯥ ꯍꯥꯏꯔꯛꯄꯗ ꯈꯨꯝꯗꯕ ꯑꯗꯒꯤ ꯂꯨꯕ ꯅꯥꯟꯕ ꯑꯃꯁꯨꯡ ꯋꯥ ꯍꯥꯏꯕꯗ ꯈꯨꯝꯕꯗ ꯔꯦꯁꯄꯦꯛ ꯐꯖꯅ ꯇꯧꯕꯤꯕ ꯁ꯭ꯀꯨꯜꯒꯤ ꯁ꯭ꯀꯨꯜꯒꯤ ꯂꯩꯔꯤꯕ ꯔꯨꯜꯁꯤꯡꯗꯨ ꯑꯗꯨꯝ ꯏꯟꯕꯤꯕ ꯐꯣꯂꯣ ꯇꯧꯕꯤꯕ ꯅꯤꯇꯤ ꯅꯤꯌꯣꯝꯗꯣ ꯊꯨꯒꯥꯏꯗꯕꯤꯗ ꯐꯣꯂꯣ ꯇꯧꯔꯒ ꯆꯠꯄꯤꯕ